ꯍꯦꯜꯂꯣ ꯀꯩꯒꯨꯝꯕ ꯑꯝꯇ ꯍꯪꯖꯒꯦꯕ ꯍꯧꯖꯤꯛꯁꯦ ꯇꯤꯂꯧ ꯆꯅꯝ ꯑꯂꯨꯅꯆꯤꯡꯕ ꯊꯥꯎ ꯑꯆꯥꯊꯥꯎꯁꯤꯡꯁꯦ ꯃꯃꯟꯁꯦ ꯀꯌꯥ ꯀꯌꯥꯃꯨꯛ ꯂꯩꯔꯤꯒꯦ ꯃꯥꯔꯀꯦꯠ ꯄ꯭ꯔꯥꯏꯖꯇ ꯎꯝ

ꯎꯝ

ꯎꯝ ꯀꯔꯝꯀꯥꯟꯗꯒꯤ ꯃꯃꯜꯁꯦ ꯍꯦꯟꯒꯠ ꯍꯥꯟꯅꯗꯒꯤ ꯈꯔ ꯍꯦꯟꯒꯠꯂꯤꯁꯦ ꯁꯤ ꯀꯃꯥꯏꯅ ꯇꯧꯕꯅꯣ ꯍꯥꯟꯅꯗꯒꯤ ꯌꯥꯝꯅ ꯈꯦꯠꯅꯕꯒꯤ ꯃꯑꯣꯡ ꯑꯃ ꯎꯏ ꯁꯤ ꯈꯔ ꯍꯥꯏꯕꯤꯌꯨꯅꯦ ꯀꯃꯥꯏꯅ ꯇꯧꯔꯤꯅꯣ

ꯑꯣ ꯌꯥꯝ ꯅꯨꯡꯉꯥꯏꯖꯔꯦ ꯑꯗꯨꯗꯤ ꯊꯝꯖꯔꯒꯦ